ꯃꯇꯝ ꯃꯇꯝꯒꯤ ꯃꯇꯨꯡ ꯏꯟꯅ ꯄꯣꯂꯤꯋꯣ ꯑꯗꯨꯝ ꯑꯈꯣꯏꯅ ꯑꯗꯨꯝ ꯑꯉꯥꯡꯁꯤꯡꯗꯣ ꯑꯗꯨꯝ ꯄꯨꯔꯒ ꯑꯗꯨꯝ ꯄꯤꯊꯛꯏ ꯑꯗꯨꯒ ꯑꯗꯨꯗ ꯆꯤꯊꯍꯧꯕꯗꯨꯅ ꯑꯪꯒꯜꯋꯥꯗꯤ ꯑꯃꯗꯤ ꯍꯦꯜꯊ ꯁꯦꯟꯇꯔ ꯑꯗꯨꯅ ꯌꯨꯝ ꯌꯨꯝꯒꯤ ꯆꯤꯊꯍꯧꯕꯗꯣ ꯑꯗꯨꯝ ꯂꯥꯛꯑ ꯂꯥꯛꯑꯒ ꯑꯗꯨꯝ ꯄꯤꯊꯛꯄꯤ